ꯑꯩꯁꯦ ꯌꯨꯝꯗ ꯐꯤ ꯁꯥꯏꯌꯦ ꯐꯤ ꯈꯔ ꯈꯔ ꯁꯥꯏ ꯑꯩꯅ ꯁꯥꯕ ꯐꯤꯁꯦ ꯐꯅꯦꯛ ꯃꯄꯥꯟ ꯍꯛꯄ ꯑꯗꯨꯒꯨꯝꯕ ꯑꯗꯨꯝ ꯁꯥꯏ ꯑꯗꯣ ꯑꯩꯒꯤꯗꯤ ꯏꯁꯥꯒꯤ ꯀꯣꯟ ꯂꯩꯇꯦ ꯃꯤꯒꯤ ꯀꯣꯟꯗꯒꯤ ꯑꯩꯁꯦ ꯁꯥꯕ ꯇꯝꯃꯛꯄꯅꯦ ꯑꯗꯣ ꯍꯧꯖꯤꯛꯄꯨꯗꯤ ꯏꯁꯥꯒꯤ ꯀꯣꯟ ꯂꯩꯔꯒ ꯏꯁꯥꯅ ꯑꯗꯨꯝ ꯁꯥꯖꯔꯦ ꯁꯥꯕꯁꯨ ꯑꯗꯨꯝ ꯍꯩꯔꯦ ꯑꯗꯣ ꯑꯩꯈꯣꯏꯒꯤ ꯍꯤꯡꯒꯣꯜꯁꯦ ꯌꯥꯝꯅ ꯆꯥꯎꯕꯕꯨꯗꯤ ꯅꯠꯇꯦ ꯃꯅꯤꯡꯗ ꯍꯤꯡꯒꯣꯜ ꯈꯔ ꯄꯤꯛꯇꯛ ꯇꯧꯕ ꯑꯃ ꯂꯩ ꯑꯗꯨꯗ ꯀꯣꯕꯤꯒꯨꯝꯕ ꯍꯪꯒꯥꯝꯒꯨꯝꯕ ꯑꯜꯂꯨꯒꯨꯝꯕ ꯑꯗꯨꯗꯩ ꯇꯤꯜꯍꯧ ꯆꯅꯝ ꯐꯗꯤꯒꯣꯝ ꯑꯗꯨꯝ ꯃꯇꯝ ꯃꯇꯝꯒꯤ ꯑꯣꯏꯕ ꯑꯗꯨꯝ ꯌꯦꯟꯁꯥꯡ ꯅꯥꯄꯤ ꯈꯔ ꯈꯔ ꯑꯗꯨꯝ ꯊꯥꯔꯒ ꯍꯤꯡꯒꯣꯜꯁꯤ ꯑꯗꯨꯝ ꯈꯔ ꯈꯔ ꯑꯗꯨꯝ ꯀꯣꯏ ꯑꯗꯣ ꯑꯩꯁꯦ ꯐꯤꯂꯝ ꯌꯦꯡꯕꯒꯨꯝꯕ ꯏꯁꯩ ꯇꯥꯕ ꯂꯤꯂꯥ ꯌꯦꯡꯕ ꯌꯥꯝ ꯄꯥꯝꯃꯦ ꯑꯗꯣ ꯏꯁꯩ ꯇꯥꯕꯅꯗꯤ ꯈꯔ ꯍꯦꯟꯅ ꯄꯥꯝꯃꯦ ꯑꯩꯅ ꯌꯥꯝ ꯇꯥꯒꯟꯕ ꯏꯁꯩꯁꯦ ꯍꯥꯏꯕꯗꯤ

ꯑꯗꯣ ꯆꯥꯛ ꯌꯦꯟꯁꯥꯡ ꯊꯣꯡꯕ ꯊꯥꯛꯄꯁꯦ ꯌꯥꯝꯅ ꯄꯥꯝꯖꯩ ꯑꯩꯁꯦ ꯑꯩꯅ ꯌꯥꯝꯅ ꯄꯥꯝꯖꯅ ꯊꯣꯡꯕ ꯌꯦꯟꯁꯥꯡ ꯃꯊꯦꯟ ꯍꯥꯏꯔꯒꯗꯤ ꯆꯒꯦꯝꯄꯣꯝꯕꯒꯨꯝꯕ ꯑꯗꯨꯗꯒꯤ ꯏꯔꯣꯟꯕ ꯀꯥꯡꯉꯧ ꯀꯥꯡꯁꯣꯏ ꯁꯤꯅ ꯍꯦꯟꯅ ꯌꯥꯝꯅ ꯄꯥꯝꯅ ꯊꯣꯡꯉꯦ ꯍꯩ ꯍꯥꯏꯇꯔꯦ